ꯑꯩꯒꯤ ꯑꯃꯨꯡ ꯌꯥꯝꯅ ꯅꯨꯉꯥꯏꯕ ꯃꯤꯁꯤꯡꯁꯨ ꯌꯥꯝꯖꯗꯕ ꯏꯃꯨꯡꯅꯤ ꯅꯨꯄꯥ ꯅꯨꯄꯤ ꯅꯨꯡꯁꯤꯅꯅ ꯂꯩꯃꯤꯟꯅꯩ ꯑꯃꯅ ꯑꯃꯒꯤ ꯃꯇꯦꯡ ꯄꯥꯡꯅꯩ ꯑꯃꯅ ꯑꯃꯒꯤ ꯋꯥ ꯇꯥꯅꯩ ꯑꯆꯧꯕ ꯋꯥ ꯈꯟꯅꯕ ꯃꯇꯝꯗ ꯏꯃꯨꯡꯒꯤ ꯃꯤ ꯄꯨꯟꯅ ꯐꯝꯃꯤꯟꯅꯗꯨꯅ ꯈꯟꯅꯩ ꯑꯐꯕ ꯐꯠꯇꯕ ꯇꯥꯅꯕꯗ ꯀꯅꯥꯝꯇ ꯁꯥꯎꯅꯗꯦ ꯌꯥꯝꯅ ꯒ꯭ꯌꯥꯟ ꯇꯥꯅꯩ ꯑꯉꯥꯡ ꯑꯅꯤ ꯑꯃꯁꯨ ꯂꯩ ꯃꯈꯣꯏꯁꯨ ꯍꯥꯏꯕ ꯌꯥꯝꯅ ꯏꯜꯂꯤ ꯑꯉꯥꯡꯁꯤꯡ ꯃꯊꯧ ꯐꯖꯅ ꯅꯤꯡꯊꯤꯅ ꯇꯧꯏ ꯑꯍꯜꯁꯤꯡꯅ ꯍꯥꯏꯕ ꯋꯥ ꯍꯤꯛꯇꯣꯛꯇꯦ ꯑꯗꯨꯒ ꯃꯔꯨꯞ ꯃꯄꯥꯡꯁꯤꯡꯁꯨ ꯌꯥꯝꯅ ꯅꯨꯡꯁꯤꯅꯩ ꯃꯈꯣꯏꯁꯨ ꯑꯩꯈꯣꯏꯒꯤ ꯌꯨꯝꯗ ꯇꯣꯏꯅ ꯂꯥꯛꯏ ꯑꯋꯥ ꯅꯨꯡꯉꯥꯏ ꯍꯪꯅꯩ ꯑꯋꯥꯠ ꯑꯄꯥ ꯈꯪꯅꯩ ꯑꯃꯅ ꯑꯃꯒꯤ ꯃꯇꯦꯡ ꯇꯧꯅꯩ ꯁꯤꯌ꯭ꯔ ꯇꯧꯅꯩ ꯌꯥꯝꯅ ꯐꯩ ꯄꯨꯛꯆꯦꯜ ꯆꯥꯎꯏ